ꯉꯁꯤꯗꯒꯤꯅ ꯆꯍꯤ ꯀꯨꯟꯊ꯭ꯔꯥꯃꯨꯛꯀꯤ ꯃꯃꯥꯡꯗ ꯑꯩꯈꯣꯏꯅ ꯀ꯭ꯂꯥꯁ ꯑꯦꯠ ꯇꯝꯂꯤꯉꯩ ꯃꯇꯝꯗ ꯁꯤꯔꯣꯏ ꯍꯤꯜ ꯍꯥꯏꯅ ꯃꯐꯝ ꯑꯃ ꯂꯩꯌꯦ ꯎꯈ꯭ꯔꯨꯜ ꯗꯤꯁꯇ꯭ꯔꯤꯛꯇ ꯂꯩꯕ ꯆꯤꯡ ꯑꯃꯅꯦ ꯆꯤꯡꯗꯨꯗ ꯑꯩꯈꯣꯏꯒꯤ ꯄ꯭ꯔꯤꯊꯤꯕꯤꯒꯤ ꯃꯐꯝ ꯑꯃꯠꯇꯗ ꯍꯧꯕ ꯉꯝꯗ꯭ꯔꯕ ꯁꯤꯔꯨꯏ ꯂꯤꯂꯤ ꯍꯥꯏꯅ ꯃꯥꯒꯤ ꯄꯥꯝꯕꯤ ꯑꯃ ꯍꯧꯔꯤ ꯑꯗꯨꯒꯤ ꯊꯔꯣꯗꯣ ꯌꯦꯡꯕ ꯆꯠꯅꯅꯕꯒꯤ ꯑꯩ ꯆꯠꯈꯤ ꯑꯗꯨꯒꯤ ꯃꯐꯝꯗꯨꯗ ꯆꯠꯄ ꯃꯇꯝꯗ ꯑꯌꯨꯛꯀꯤ ꯄꯨꯡ ꯇꯔꯨꯛꯇꯒꯤ ꯑꯩꯈꯣꯏꯅ ꯀꯥꯕ ꯍꯧꯕꯁꯤꯅ ꯅꯨꯡꯊꯤꯟꯒꯤ ꯄꯨꯡ ꯕꯥꯔꯣ ꯃꯈꯥꯏ ꯑꯗ꯭ꯋꯥꯏꯗ ꯑꯩꯈꯣꯏ ꯃꯐꯝꯗꯨꯗ ꯌꯧꯈꯤ ꯑꯗꯨꯒ ꯃꯐꯝꯗꯨꯒꯤ ꯐꯖꯕ ꯍꯧꯖꯤꯛꯀꯤ ꯌꯥꯝꯅ ꯇꯣꯞ ꯇꯣꯞꯄ ꯃꯐꯝ ꯀꯔꯤꯒꯨꯝꯕ ꯃꯐꯝ ꯑꯃꯠꯇꯗ ꯍꯧꯕ ꯉꯝꯗ꯭ꯔꯕ ꯊꯔꯣꯗꯣ ꯁꯤꯔꯣꯏ ꯊꯔꯣꯗꯣ ꯑꯩꯈꯣꯏꯅ ꯌꯦꯡꯕ ꯆꯠꯄ ꯃꯇꯝꯗ ꯃꯐꯝꯗꯣ ꯌꯥꯝ ꯁꯨꯞꯅꯇꯒꯤ ꯑꯩꯈꯣꯏ ꯍꯨꯝꯐꯨꯃꯨꯛ ꯀꯥꯕꯗꯨꯗ ꯂꯩ ꯑꯃꯈꯛ ꯊꯦꯡꯅꯈꯤ ꯂꯩꯗꯨꯁꯨ ꯑꯩꯅ ꯏꯍꯥꯟ ꯍꯥꯟꯅ ꯊꯦꯡꯅꯔꯨꯏ ꯑꯗꯨꯗ ꯌꯥꯝ ꯅꯨꯡꯉꯥꯏꯕ ꯑꯃ ꯐꯥꯎꯈꯤ ꯑꯗꯒꯤ ꯆꯤꯡ ꯀꯥꯕꯗꯨꯗ ꯉꯁꯥꯏꯒꯤ ꯇꯣꯉꯥꯟꯕ ꯄ꯭ꯔꯤꯊꯤꯕꯤꯒꯤ ꯃꯐꯝ ꯑꯝꯇꯗ ꯐꯪꯗꯦꯅ ꯍꯥꯏꯕꯗꯨꯗ ꯋꯥꯈꯜꯗ ꯌꯥꯝ ꯅꯨꯡꯉꯥꯏꯕ ꯑꯗꯒꯤ ꯑꯩꯅꯁꯨ ꯑꯍꯥꯟꯕ ꯑꯩꯈꯣꯏꯒꯤ ꯒ꯭ꯔꯨꯞꯇꯨꯗ ꯀꯥꯃꯤꯟꯅꯔꯤꯕ ꯒ꯭ꯔꯨꯞꯇꯨꯗ ꯑꯩꯅ ꯑꯍꯥꯟꯕ ꯊꯦꯡꯅꯕꯗꯨꯒꯤ ꯌꯥꯝ ꯅꯨꯡꯉꯥꯏꯕ ꯃꯐꯝ ꯑꯃ ꯊꯣꯛꯈꯤ